ꯑꯣ ꯑꯣ ꯏꯆꯦ ꯑꯣ ꯉꯥꯁꯤꯕꯨ ꯀꯌꯥ ꯀꯌꯥꯗ ꯂꯩꯔꯤꯒꯦ ꯃꯃꯜꯁꯤꯕꯣ ꯑꯩ ꯑꯩ ꯏꯅꯥꯎꯄꯥꯗꯣ ꯁꯣꯝ ꯅꯥꯀꯟꯗ ꯄꯩꯈꯥ ꯑꯃ ꯉꯃꯛꯇꯅ ꯑꯩ ꯌꯨꯝꯗ ꯉꯥ ꯊꯣꯡꯕ ꯆꯥꯒꯦꯅ ꯉꯥ ꯂꯩꯕ ꯂꯥꯛꯏꯅꯤꯅꯦ ꯉꯥꯁꯤꯒꯤ ꯄꯨꯛꯂꯥꯎꯕꯤꯁꯤꯅ ꯀꯌꯥ ꯄꯤꯅꯣꯅꯦ ꯑꯣꯍ ꯑꯍꯨꯝꯗ ꯑꯣꯀꯦ ꯑꯗꯣ ꯄꯨꯛꯂꯥꯎꯕꯤꯁꯦ ꯆꯦ ꯍꯣꯏ ꯀꯥꯏ ꯀꯥꯏꯋꯥꯏꯗꯒꯤ ꯀꯃꯥꯏ ꯇꯧꯔ ꯂꯧꯔꯛꯏꯅꯣ ꯐꯥꯝꯗ ꯌꯣꯛꯄ ꯑꯣꯏꯗꯣꯔꯥ ꯅꯠꯇ꯭ꯔꯀꯥꯟꯗ ꯄꯥꯠꯇꯒꯤ ꯐꯥꯔꯛꯄ ꯑꯣꯏꯗꯣꯏꯔꯥ ꯑꯁꯨꯛ ꯌꯥꯝ ꯍꯣꯡꯉꯤꯁꯦ ꯀꯃꯥꯏꯅꯅꯣ ꯁꯤꯅꯤ

ꯑꯣ ꯑꯣ ꯊꯥꯒꯠꯆꯔꯤ ꯊꯥꯒꯠꯆꯔꯤ ꯑꯗꯨꯒ ꯁꯤ ꯉꯥꯇꯦꯛ ꯉꯥꯅꯧꯁꯤꯅ ꯀꯌꯥ ꯄꯤꯔꯤꯕ ꯉꯥ ꯃꯆꯥ ꯃꯆꯥ ꯃꯆꯥ ꯁꯦ ꯀꯩꯅꯣ ꯁꯤ ꯐꯥꯕꯧꯉꯥꯁꯤꯡꯁꯦ ꯐꯥꯕꯧꯉꯥ ꯑꯗꯒꯤ ꯃꯨꯀꯥꯉꯥꯁꯤꯡꯁꯤꯅ ꯀꯌꯥ ꯀꯌꯥ ꯄꯤꯔꯤꯅꯣ ꯑꯗꯩ ꯏꯃꯥꯒꯤ ꯑꯩꯈꯣꯏ ꯏꯃꯥꯒꯤ ꯉꯥꯗ ꯌꯥꯏꯔꯀꯥꯟꯗ ꯃꯥꯒꯤ ꯉꯥꯃꯣꯛ ꯑꯣꯏꯅꯕꯅ ꯊꯝꯃꯤ ꯃꯁꯤꯁꯤꯅ ꯑꯗꯣ ꯀꯌꯥ ꯀꯌꯥ ꯄꯤꯅꯣ ꯏꯆꯦ ꯁꯤꯕꯣ ꯏꯆꯦ ꯀꯦꯖꯤꯗ ꯑꯣ ꯄꯋꯥꯗ ꯍꯨꯝꯐꯨ ꯄꯤꯔꯤꯕ ꯑꯣꯍ ꯉꯥꯇꯦꯛ ꯉꯥꯅꯧꯁꯤ ꯉꯥꯇꯦꯛ ꯉꯥꯅꯧꯁꯤꯖꯨ ꯑꯩꯈꯣꯏꯒꯤ ꯂꯣꯛꯇꯥꯛ ꯄ꯭ꯔꯣꯖꯦꯛꯅꯆꯤꯡꯕ ꯑꯗꯨꯒꯨꯝꯕꯗꯩ ꯐꯥꯔꯛꯏꯔꯥ ꯁꯤꯁꯤꯅꯥ ꯑꯣꯍ ꯑꯩꯒꯤꯗꯤ ꯑꯩ ꯑꯅꯤꯃꯛ ꯌꯣꯝꯁꯟꯕꯤꯔꯛꯑꯣ ꯑꯩꯒꯤꯗꯤ ꯄꯨꯛꯂꯥꯎꯕꯤꯁꯤꯃ ꯌꯣꯝꯖꯜꯂꯣ ꯑꯗꯨꯒ ꯀꯩꯅꯣ ꯉꯥꯇꯦꯛ ꯉꯥꯅꯧꯗꯨꯃꯒ ꯄꯋꯥ ꯄꯋꯥ ꯃꯈꯥꯏ ꯑꯃ ꯌꯣꯝꯖꯟꯕꯤꯔꯣ ꯑꯗꯨꯀꯥꯟꯗ ꯀꯌꯥ ꯀꯌꯥ ꯃꯃꯜꯗꯤ ꯀꯌꯥ ꯀꯌꯥ ꯄꯨꯟꯅꯗꯤ ꯀꯌꯥ ꯇꯥꯔꯅꯤ ꯄꯋꯥ ꯃꯈꯥꯏꯅꯤ ꯑꯗꯨꯒ ꯀꯦꯖꯤ ꯑꯃꯗꯨꯒ ꯄꯨꯛꯂꯥꯎꯕꯤ ꯍꯣꯏ ꯄꯋꯥ ꯃꯈꯥꯏ ꯅꯠꯇꯅ ꯑꯩꯈꯣꯏ ꯏꯃꯥ ꯅꯠꯇꯅ ꯆꯥꯅꯤꯉꯥꯏ ꯂꯩꯇꯦ ꯑꯩ ꯍꯥꯏꯔꯦ ꯆꯥꯗꯦ ꯉꯥꯗꯣ ꯍꯩꯅꯗꯦꯅ ꯏꯃꯥ ꯏꯃꯥ ꯅꯠꯇꯅ ꯀꯅꯥꯝ ꯆꯥꯅꯤꯉꯥꯏ ꯂꯩꯇꯦ ꯏꯃꯥꯒꯤꯗꯃꯛꯇ ꯂꯧꯕꯅꯤꯅ ꯄꯋꯥ ꯃꯈꯥꯏ ꯑꯝꯇ ꯄꯤꯕꯤꯔꯛꯑꯣꯅ ꯍꯥꯏꯕꯤꯔꯤꯕ

ꯑꯣꯍ ꯂꯨꯄꯥ ꯆꯥꯃꯗ ꯑꯣꯀꯦ ꯂꯨꯄꯥ ꯆꯥꯃꯗ ꯑꯣꯏꯔꯗꯤ ꯌꯥꯔꯦꯅꯦ ꯏꯃꯥ ꯏꯆꯦ ꯌꯣꯝꯖꯟꯕꯤꯔꯛꯑꯣꯅꯦ ꯂꯨꯄꯥ ꯆꯥꯃꯗꯨꯒꯤ ꯑꯣꯏꯅ ꯄꯨꯂꯞ ꯑꯗꯨꯒ ꯄꯨꯛꯂꯥꯎꯕꯤꯁꯤꯝꯒ ꯑꯇꯣꯞꯄ ꯉꯥꯗꯤ ꯀꯩ ꯀꯩ ꯌꯥꯎꯔꯤꯖꯥꯠꯅꯣ ꯔꯧ ꯃꯆꯥꯒꯨꯝꯕꯗꯤ ꯌꯥꯎꯕ꯭ꯔꯥ ꯑꯩꯌꯥ ꯑꯣ ꯑꯗꯨꯗꯤ ꯔꯧ ꯃꯆꯥꯗꯣ ꯀꯦꯖꯤ ꯃꯈꯥꯏ ꯑꯝꯇꯒ ꯌꯣꯝꯖꯟꯕꯤꯔꯛꯑꯣ ꯁꯥꯔꯦꯡꯗꯨꯗꯤ ꯀꯣꯟꯅ ꯆꯥꯔꯒꯦ ꯑꯅꯧꯕ ꯑꯥ ꯀꯤꯖꯤꯗ ꯂꯨꯄꯥ ꯆꯥꯝꯔꯤ ꯑꯕ ꯀꯦꯖꯤ ꯃꯈꯥꯏ ꯑꯝꯇꯪ ꯑꯣꯟꯕꯤꯔꯣ ꯔꯧ ꯃꯆꯥꯗꯨꯗꯤ ꯇꯥꯎꯊꯣꯛꯑꯒ ꯊꯝꯗꯣꯏꯅꯤꯅ ꯀꯣ ꯀꯣꯟꯅ ꯆꯥꯅꯕ ꯑꯅ ꯇꯧꯕꯅꯤ ꯃꯔꯨꯑꯣꯏꯅ ꯍꯧꯖꯤꯛꯀꯤ ꯑꯩꯅ ꯂꯩꯕ ꯂꯥꯛꯏꯁꯤꯗꯤ ꯑꯩ ꯏꯅꯥꯎꯄꯥꯗꯣ ꯄꯩꯈꯥ ꯉꯝꯃꯦ ꯄꯩꯈꯥ ꯉꯝꯕꯅꯤꯅ ꯑꯩ ꯉꯥ ꯊꯣꯡꯕ ꯆꯥꯗꯕ ꯌꯥꯗꯦ ꯁꯤꯒꯤꯅꯤ ꯑꯩꯅ ꯂꯥꯛꯏꯁꯦ ꯌꯣꯝꯕꯤꯔꯣ ꯌꯣꯝꯕꯤꯔꯣ ꯑꯣꯍ ꯊꯥꯒꯠꯆꯔꯤ ꯊꯥꯒꯠꯆꯔꯤ ꯏꯆꯦ ꯑꯩ ꯆꯠꯆꯔꯒꯦꯀꯣ